ꯑꯩꯅ ꯑꯩꯈꯣꯏ ꯏꯆꯦꯒꯤ ꯃꯅꯥꯛꯇ ꯗꯦꯜꯂꯤꯗ ꯂꯩꯔꯤꯀꯥꯟꯗ ꯑꯩꯈꯣꯏꯅ ꯂꯩꯔꯤꯕ ꯃꯈꯣꯏꯒꯤ ꯒꯜꯂꯤ ꯗꯣ ꯃꯟꯗꯟꯒꯤꯔꯤ ꯀꯧꯏ ꯑꯗꯨꯒꯤ ꯅꯦꯛꯁ ꯒꯜꯂꯤꯗ ꯃꯤ ꯑꯃ ꯃꯤꯁꯦ ꯐꯨꯔꯒ ꯊꯧꯔꯤꯅ ꯌꯥꯜꯂꯒ ꯊꯝꯃꯝꯕ ꯑꯃ ꯊꯦꯡꯅꯈꯤ ꯑꯗꯨꯒꯤ ꯑꯦꯛꯁꯄꯤꯔꯦꯟꯁꯇꯣ ꯑꯩ ꯌꯥꯝꯅ ꯀꯤꯕ ꯑꯗꯨꯈꯛꯇꯪ ꯐꯥꯎꯏ ꯑꯇꯩꯗꯗꯤ ꯑꯍꯦꯟꯕ ꯐꯥꯎꯈꯤꯕ ꯂꯩꯇꯦ